ꯚꯥꯔꯠꯀꯤ ꯁꯦꯟꯃꯤꯠꯂꯣꯟꯁꯦ ꯍꯧꯈꯤꯕ ꯆꯍꯤ ꯈꯔꯁꯤꯗ ꯆꯥꯎꯈꯠꯂꯦ ꯍꯥꯏꯅ ꯈꯟꯖꯩ ꯑꯩꯒꯤ ꯑꯣꯏꯕ ꯈꯟꯖꯕ ꯍꯤꯔꯝ ꯈꯔꯗꯤ ꯍꯧꯒꯠꯂꯛꯂꯤꯕ ꯅꯍꯥ ꯀꯌꯥ ꯑꯃꯗꯤ ꯃꯁꯥꯒꯤ ꯍꯩ ꯁꯤꯡꯕ ꯑꯅꯧꯕ ꯋꯥꯈꯜ ꯀꯌꯥ ꯀꯌꯥ ꯄꯨꯊꯣꯛꯇꯨꯅ ꯂꯂꯣꯟ ꯏꯇꯤꯛ ꯑꯣꯟꯊꯣꯛꯇꯨꯅ ꯃꯁꯥ ꯃꯁꯥ ꯑꯃꯗꯤ ꯃꯌꯥꯝ ꯄꯨꯟꯅ ꯈꯪꯃꯤꯟꯅꯕꯒꯤ ꯆꯥꯡ ꯑꯁꯦ ꯌꯥꯝꯅꯃꯛ ꯍꯦꯟꯒꯠꯂꯛꯂꯤ ꯍꯥꯏꯕꯁꯦ ꯍꯥꯏꯃꯟꯕ ꯊꯣꯛꯂꯣꯏ ꯑꯗꯨꯗꯒꯤ ꯑꯃꯨꯛ ꯌꯦꯡꯉꯨ ꯃꯍꯩ ꯃꯁꯤꯡ ꯍꯥꯏꯗꯤ ꯇꯝꯕꯗ ꯍꯥꯏꯕꯗꯤ ꯃꯍꯩ ꯃꯁꯤꯡ ꯀꯌꯥꯗ ꯈꯨꯠ ꯁꯥ ꯍꯩꯕꯒꯤ ꯃꯍꯩ ꯑꯁꯦ ꯍꯥꯞꯆꯜꯂꯛꯇꯨꯅ ꯂꯥꯏꯔꯤꯛ ꯇꯝꯕ ꯂꯣꯏꯔꯛꯄꯗ ꯃꯗꯣꯝ ꯃꯗꯣꯝ ꯃꯗꯣꯝ ꯂꯦꯞꯆꯕ ꯃꯁꯥꯅ ꯃꯁꯥ ꯊꯕꯛ ꯄꯤꯖꯕ ꯍꯦꯟꯒꯠꯍꯜꯂꯦ ꯑꯗꯨꯅ ꯃꯁꯥ ꯃꯁꯥꯒꯤ ꯁꯦꯜ ꯊꯨꯝꯒꯤ ꯐꯤꯕꯝ ꯐꯒꯠꯍꯜꯂꯦ ꯍꯥꯟꯅꯒꯨꯝ ꯊꯕꯛ ꯐꯪꯗꯕꯒꯤ ꯆꯥꯡꯁꯨ ꯈꯔꯁꯨ ꯍꯥꯏꯕꯗꯤ ꯆꯥꯡ ꯈꯔ ꯃꯈꯩꯗꯤ ꯍꯟꯊꯕ꯭ꯔꯥ ꯍꯥꯏꯅ ꯈꯜꯂꯦ ꯑꯃꯨꯛꯁꯨ ꯌꯦꯡꯁꯤ ꯍꯧꯖꯤꯛ ꯄꯟꯖꯔꯤꯕ ꯃꯔꯝ ꯑꯃ ꯑꯅꯤꯁꯤꯗ ꯃꯔꯝ ꯑꯣꯏꯔꯒ ꯚꯥꯔꯠꯀꯤ ꯁꯦꯜ ꯊꯨꯝꯒꯤ ꯐꯤꯕꯝ ꯐꯒꯠꯍꯜꯂꯦ ꯑꯗꯨꯒ ꯍꯧꯖꯤꯛ ꯄꯟꯈꯤꯕ ꯍꯤꯔꯝꯁꯤꯡ ꯑꯁꯤꯗ ꯒꯃꯦꯟꯅ ꯄꯥꯏꯈꯠꯂꯤꯕ ꯈꯔ ꯍꯥꯏꯕ ꯇꯥꯔꯒꯗꯤ ꯏꯁꯇꯥꯔꯠ ꯎꯞ ꯏꯟꯗꯤꯌꯥꯒꯨꯝꯕ ꯑꯦꯟꯇ꯭ꯔꯄ꯭ꯔꯦꯅꯔ ꯀꯥꯡꯕꯨ ꯑꯗ ꯒꯃꯦꯟꯅ ꯈꯟꯒꯠꯂꯒ ꯄꯤꯕ ꯏꯁꯀꯤꯝ ꯑꯃꯁꯨꯡ ꯁꯕꯁꯤꯗꯤ ꯑꯁꯤꯅ ꯚꯥꯔꯠꯀꯤ ꯁꯤꯃꯤꯠꯂꯣꯟꯗ ꯐꯒꯠꯍꯟꯕ ꯆꯥꯎꯅ ꯃꯇꯦꯡ ꯑꯣꯏꯔꯤ ꯍꯥꯏꯕ ꯌꯥꯏ ꯍꯥꯏꯗꯤ ꯑꯩꯅ ꯉꯁꯥꯏ ꯍꯥꯏꯈꯤꯕ ꯍꯤꯔꯝꯁꯤꯡ ꯑꯁꯤꯗ ꯂꯣꯏꯅꯅ ꯏꯟꯇꯔꯅꯦꯠ ꯕꯦꯡꯀꯤꯡ ꯗꯤꯖꯤꯇꯦꯜ ꯄꯦꯃꯦꯟ ꯃꯃꯤꯡ ꯑꯣꯏꯅ ꯄꯜꯂꯕꯗ ꯖꯤꯄꯦ ꯐꯣꯟ ꯄꯦ ꯄꯦ ꯇꯤ ꯑꯦꯝ ꯅꯆꯤꯡꯕ ꯁꯤꯅ ꯂꯂꯣꯟ ꯏꯇꯤꯛꯇ ꯂꯥꯏꯊꯣꯛꯍꯜꯂꯦ ꯑꯗꯨꯒ ꯑꯃꯒ ꯑꯃꯒ ꯊꯥꯖꯅꯕꯒꯤ ꯆꯥꯡꯁꯨ ꯌꯥꯝꯅ ꯀꯟꯅ ꯍꯦꯟꯒꯠꯂꯛꯂꯦ ꯍꯥꯏꯕꯁꯤꯅꯤ